ꯆꯍꯤ ꯆꯨꯞꯄ ꯇꯣꯉꯥꯟ ꯇꯣꯉꯥꯟꯕ ꯑꯏꯪ ꯑꯁꯥ ꯅꯣꯡꯖꯨ ꯅꯨꯡꯁꯥꯒꯤ ꯃꯇꯥꯡꯗ ꯑꯩꯅ ꯂꯩꯔꯤꯕ ꯃꯐꯝ ꯑꯁꯤꯗ ꯊꯥꯕ ꯃꯍꯩ ꯃꯔꯣꯡꯁꯤꯡ ꯑꯗꯨꯗꯤ ꯈꯥꯔꯤꯕ ꯚꯦꯖꯤꯇꯦꯕꯜ ꯁꯤꯡꯗ ꯕꯤꯟꯁ ꯇꯣꯃꯥꯇꯣꯖ ꯕ꯭ꯔꯤꯟꯖꯥꯜ ꯕꯤꯟꯗꯤ ꯑꯂꯨꯀꯥꯁꯤꯌꯥ ꯑꯁꯤꯅ ꯆꯤꯡꯕꯅꯤ ꯔꯥꯕꯤ ꯚꯦꯖꯤꯇꯦꯕꯜ ꯁꯤꯡꯗ ꯀꯦꯕꯦꯖ ꯀꯥꯎꯂꯤꯐ꯭ꯂꯥꯋꯔ ꯄꯣꯇꯥꯇꯣ ꯄꯤ ꯕ꯭ꯔꯣꯗ ꯕꯤꯟ ꯔꯦꯗꯤꯁ ꯀꯦꯕꯦꯖ ꯀꯦꯔꯠ ꯕ꯭ꯔꯣꯀꯣꯂꯤ ꯂꯦꯇ꯭ꯌꯨꯁ ꯀꯦꯞꯁꯤꯀꯝ ꯁ꯭ꯄꯥꯏꯁꯦꯁꯁꯤꯡꯗꯅ ꯑꯣꯅꯤꯌꯟ ꯒꯥꯔꯂꯤꯛ ꯆꯤꯂꯤ ꯖꯤꯟꯖꯔ ꯇꯔꯃꯦꯔꯤꯛ ꯑꯁꯤꯅ ꯆꯤꯡꯕ ꯄꯥꯟꯕ ꯌꯥꯏ ꯃꯍꯩ ꯃꯔꯣꯡꯁꯤꯡ ꯑꯁꯤ ꯑꯩꯈꯣꯏꯅ ꯃꯈꯣꯏꯒꯤ ꯆꯥꯟꯅꯒꯗꯕ ꯋꯦꯗꯔ ꯌꯦꯡꯂꯒ ꯊꯥꯏ ꯈꯨꯗꯝ ꯑꯣꯏꯅ ꯋꯤꯟꯇꯔꯒꯤ ꯃꯇꯝꯗ ꯊꯥꯕ ꯃꯍꯩ ꯃꯔꯣꯡꯁꯤꯡꯗꯤ ꯋꯤꯗ ꯕꯔꯂꯤ ꯄꯣꯇꯦꯇꯣ ꯃꯁꯇꯥꯔꯗ ꯆꯤꯛꯄꯤ ꯁꯟꯐ꯭ꯂꯥꯋꯔ ꯑꯁꯤꯅ ꯆꯤꯡꯕ ꯄꯥꯟꯕ ꯌꯥꯏ ꯁꯝꯃꯔꯗ ꯀꯥꯂꯦꯟ ꯊꯥꯒꯤ ꯃꯇꯝꯗ ꯊꯥꯕ ꯀ꯭ꯔꯣꯞꯁꯤꯡꯗꯤ ꯀꯀꯝꯕꯔ ꯋꯥꯇꯔ ꯃꯦꯂꯣꯟ ꯕꯤꯠꯇꯔ ꯒꯣꯔꯗ ꯕ꯭ꯔꯤꯟꯖꯥꯜ ꯕ꯭ꯂꯦꯛ ꯒ꯭ꯔꯤꯟ ꯒ꯭ꯔꯤꯟ ꯒ꯭ꯔꯥꯝ ꯄꯨꯝꯀꯤꯟ ꯑꯃꯁꯨꯡ ꯇꯣꯃꯦꯇꯣ ꯁꯤꯡꯅꯤ ꯅꯣꯡꯖꯨ ꯊꯥꯒꯤ ꯃꯇꯝꯗ ꯍꯧꯕ ꯈꯔ ꯍꯥꯏꯔꯒꯗꯤ ꯃꯦꯖ ꯖꯋꯔ ꯀꯠꯇꯟ ꯔꯥꯒꯤ ꯕꯖꯔꯥ ꯁꯨꯒꯔ ꯀꯦꯟ ꯖꯨꯠ ꯑꯁꯤꯅ ꯆꯤꯡꯕꯅꯤ ꯆꯍꯤ ꯆꯨꯞꯄ ꯊꯥꯕ ꯌꯥꯕ ꯍꯥꯏꯔꯒꯅ ꯑꯩꯈꯣꯏꯅ ꯄꯟꯕ ꯌꯥꯕꯁꯦ ꯋꯤꯠ ꯋꯤꯠ ꯑꯁꯤ ꯃꯐꯝ ꯈꯨꯗꯤꯡꯃꯛꯇ ꯊꯥꯕꯗ ꯏꯆꯥꯟꯗ ꯆꯥꯟꯅꯩ ꯔꯥꯏꯁꯁꯨ ꯆꯥꯟꯅꯩ ꯔꯥꯏꯁ ꯆꯦꯡ ꯑꯁꯦ ꯑꯩꯈꯣꯏꯅ ꯃꯐꯝ ꯈꯨꯗꯤꯡꯃꯛꯇ ꯊꯥꯕꯗ ꯆꯟꯅꯩ ꯃꯥꯏꯖ ꯂꯤꯒꯨꯝ ꯀꯠꯇꯟ ꯃꯤꯂꯦꯠꯁ ꯀꯣꯐꯤ ꯚꯦꯖꯤꯇꯦꯕꯜ ꯑꯣꯏꯜ ꯁꯨꯒꯔ ꯀꯦꯟ ꯇꯤ ꯕꯔꯂꯤ ꯖꯨꯠ ꯄꯤꯌꯔꯜ ꯃꯤꯂꯦꯠꯁ ꯁꯤꯔꯤꯌꯦꯜꯁ ꯁꯣꯌꯥꯕꯤꯟ ꯁ꯭ꯄꯥꯏꯁꯦꯁꯁꯤꯡ ꯑꯁꯤꯅ ꯆꯤꯡꯕ ꯑꯁꯤ ꯑꯩꯈꯣꯏꯅ ꯄꯟꯕ ꯌꯥꯏ